ꯇꯣꯃꯣꯍꯣꯏꯒꯤ ꯁꯤꯒꯤ ꯇꯣꯃꯣ ꯍꯣꯏ ꯁꯤꯗ ꯂꯩꯕ ꯑꯃ ꯔꯤꯖꯥꯕ ꯆꯠꯄ ꯑꯩꯈꯣꯏꯒꯤ ꯏꯀꯣ ꯚꯦꯟ ꯑꯃ ꯂꯩꯗꯅꯀꯣ ꯑꯉꯧꯕꯒꯤ ꯒꯥꯔꯤ ꯅꯝꯕꯔꯅ ꯐꯣꯔ ꯇꯨ ꯐꯣꯔ ꯑꯦꯠ ꯍꯥꯏꯗꯅ ꯂꯩꯕꯗꯣ ꯃꯃꯥꯡꯗꯁꯨ ꯃꯃꯥꯡꯗꯁꯨ ꯆꯠꯆꯔꯨꯔꯦꯕꯀꯣ ꯏꯌꯥꯔꯄꯣꯔ꯭ꯠ ꯐꯥꯎꯕ ꯔꯤꯖꯥꯕ ꯇꯧꯔꯒ ꯆꯠꯄꯅꯦ ꯑꯗꯣ ꯑꯗꯨꯒꯤ ꯇꯥꯃꯣꯗꯣ ꯑꯗꯨꯅ ꯍꯥꯏꯗꯤ ꯃꯥꯒꯤ ꯒꯥꯔꯤꯗ ꯇꯣꯡꯕꯗꯣ ꯈꯨꯗꯣꯡ ꯆꯥꯕ ꯈꯤꯇꯪ ꯂꯩꯕ ꯍꯥꯏꯗꯤ ꯑꯩꯈꯣꯏꯒꯤ ꯃꯌꯥꯝꯅ ꯂꯧꯅꯔꯤ ꯃꯃꯜꯁꯦ ꯁꯤꯗꯒꯤ ꯈꯤꯇꯪ ꯇꯥꯅꯁꯨ ꯄꯤꯕꯀꯣ ꯑꯗꯣ ꯍꯌꯦꯡ ꯂꯥꯛꯂꯤꯕ ꯑꯩꯈꯣꯏꯒꯤ ꯗꯤꯁꯦꯝꯕꯔꯒꯤ ꯇꯥꯡ ꯀꯨꯟ ꯃꯉꯥ ꯑꯁ꯭ꯋꯥꯏꯗ ꯑꯩꯈꯣꯏ ꯕꯦꯡꯒꯂꯣꯔ ꯆꯠꯀꯗꯕ ꯑꯃ ꯂꯩꯕꯀꯣ ꯑꯗꯨꯗ ꯇꯣꯃꯣꯍꯣꯏ ꯍꯧꯖꯤꯛꯀꯤ ꯍꯥꯏꯔꯤꯕ ꯒꯥꯔꯤ ꯅꯝꯕꯔꯁꯦ ꯇꯥꯃꯣ ꯍꯣꯏꯅ ꯍꯥꯟꯅ ꯒꯥꯔꯤꯁꯦ ꯈꯪꯕꯤꯕ ꯑꯣꯏꯔꯒꯗꯤ ꯃꯇꯦꯡ ꯈꯤꯇꯪ ꯄꯥꯡꯕꯤꯔꯒ ꯕꯨꯛ ꯑꯃꯨꯛꯇ ꯇꯧꯖꯒꯦ ꯇꯧꯕꯅꯦ ꯑꯗꯣ ꯑꯗꯨ ꯇꯥꯃꯣꯅ ꯃꯇꯦꯡ ꯑꯃꯨꯛꯇ ꯈꯪꯕꯤꯕ ꯑꯣꯏꯔꯗꯤ ꯃꯇꯦꯡ ꯈꯤꯇꯪ ꯄꯥꯡꯕꯤꯑꯣ ꯍꯥꯏꯕꯒꯤ ꯍꯥꯏꯖꯕꯅꯦ ꯑꯥ